ꯇꯤꯕꯤ ꯇꯣꯝ ꯇꯤꯕꯤꯒꯨꯝꯕ ꯑꯇꯣꯞꯄ ꯆꯦꯅꯦꯟ ꯂꯥꯛꯄꯁꯤꯡꯗꯁꯨ ꯑꯗꯨꯝ ꯑꯩ ꯁꯕꯁꯀ꯭ꯔꯥꯏꯕ ꯇꯧꯁꯤꯜꯂꯤ ꯃꯁꯤꯅ ꯁꯤꯗ ꯊꯥꯒꯠꯂꯛꯏꯕ ꯄꯣꯠꯁꯤꯡꯁꯤꯗ ꯑꯗꯨꯝ ꯑꯩꯅ ꯈꯪꯗꯕ ꯈꯨꯟ ꯑꯣꯏꯔꯁꯨ ꯑꯃ ꯑꯣꯏꯔꯁꯨ ꯄꯥꯎꯁꯤꯗ ꯌꯥꯎꯔꯛꯄꯗ ꯑꯗꯨꯝ ꯇꯥꯗꯕ ꯀꯌꯥꯁꯨ ꯑꯗꯨꯝ ꯇꯥꯕ ꯐꯪꯉꯦ ꯑꯗꯒꯤ ꯁꯥꯟꯅꯕꯒꯤꯇ ꯑꯣꯏꯔꯁꯨ ꯑꯇꯣꯞ ꯑꯇꯣꯞꯄ ꯀ꯭ꯔꯥꯝ ꯁꯤꯡꯒꯤꯗꯁꯨ ꯑꯗꯨꯝ ꯁꯤꯗ ꯑꯗꯨꯝ ꯐꯪꯉꯤ ꯊꯥꯒꯠꯂꯛꯏ ꯑꯗꯒꯤ ꯃꯇꯦꯛ ꯃꯇꯦꯛ ꯕꯤꯗꯤꯌꯣꯒꯨꯝꯕ ꯑꯗꯨꯝ ꯐꯟꯅꯤꯒꯨꯝꯕ ꯑꯗꯨꯝ ꯔꯤꯜꯁꯀꯨꯝꯕ ꯑꯇꯣꯞ ꯑꯇꯣꯞꯄꯁꯨ ꯑꯗꯨꯝ ꯁꯤꯗ ꯊꯥꯒꯠꯂꯛꯑꯦ ꯑꯗꯨꯝ ꯐꯪꯉꯤ ꯁꯤꯗ ꯑꯗꯨꯝ ꯆꯪꯉꯒ ꯑꯗꯨꯝ ꯑꯩꯅ ꯌꯦꯡꯕ ꯃꯇꯝꯗꯁꯨ ꯌꯥꯝꯅ ꯅꯨꯡꯉꯥꯏ ꯑꯗꯒꯤ ꯀꯥꯟꯅꯕꯁꯨ ꯌꯥꯝꯅ ꯐꯪꯉꯤ ꯁꯤ ꯍꯥꯏꯔꯒ ꯑꯗꯨꯝ ꯂꯣꯏꯁꯤꯟꯖꯔꯒꯦ